ꯑꯩꯅ ꯈ꯭ꯋꯥꯏꯗꯒꯤ ꯆꯥꯎꯅ ꯃꯥꯏ ꯄꯥꯛꯄ ꯃꯤꯠꯀꯨꯞ ꯍꯥꯏꯔꯒꯗꯤ ꯑꯩꯅ ꯀ꯭ꯂꯥꯁ ꯇꯦꯟꯒꯤ ꯑꯦꯛꯖꯥꯝꯗ ꯃꯅꯤꯄꯨꯔ ꯄꯨꯝꯕꯒꯤ ꯑꯣꯏꯅ ꯁꯦꯀꯦꯟ ꯄꯣꯖꯤꯁꯟꯗ ꯂꯥꯛꯈꯤꯕ ꯑꯁꯤꯅ ꯑꯩꯒꯤ ꯈ꯭ꯋꯥꯏꯗꯒꯤ ꯃꯥꯏ ꯄꯥꯛꯄ ꯆꯥꯎꯊꯣꯛꯆꯕꯅꯤ ꯑꯗꯨꯒ ꯑꯩꯅ ꯈ꯭ꯋꯥꯏꯗꯒꯤ ꯆꯥꯎꯊꯣꯛꯆꯥꯕ ꯐꯥꯎꯔꯤꯕ ꯑꯁꯤꯅ ꯃꯅꯤꯄꯨꯔ ꯄꯨꯝꯕꯒꯤ ꯃꯌꯥꯝꯒꯤ ꯃꯃꯥꯡꯗ ꯑꯩꯅ ꯃꯤꯊꯣꯏ ꯃꯤꯍꯦꯟꯕ ꯑꯣꯏꯔꯛꯄ ꯑꯁꯤ ꯑꯩꯒꯤ ꯈ꯭ꯋꯥꯏꯗꯒꯤ ꯆꯥꯎꯊꯣꯛꯆꯕ ꯐꯥꯎꯋꯤ